ꯑꯩꯒꯤ ꯏꯪꯈꯣꯜꯗ ꯃꯥꯏꯔꯦꯟ ꯄꯥꯝꯕꯤ ꯊꯥꯏꯌꯦꯕ ꯑꯩ ꯉꯁꯤ ꯑꯗꯨ ꯃꯥꯏꯔꯦꯟ ꯄꯥꯝꯕꯤ ꯊꯥꯕꯁꯤꯗ ꯀꯔꯤꯅꯣ ꯌꯥꯝꯅ ꯃꯣꯜ ꯍꯥꯔ ꯈꯔ ꯆꯪꯗ꯭ꯔꯗꯤ ꯌꯥꯝꯅ ꯐꯖꯅ ꯊꯣꯛꯇꯕꯅꯦ ꯑꯗꯨꯅ ꯑꯩ ꯁꯟꯊꯤ ꯈꯔ ꯍꯥꯞꯂꯒ ꯊꯥꯔꯦ ꯑꯗꯨꯒ ꯑꯗꯨ ꯃꯥꯏꯔꯦꯟꯗꯨ ꯆꯩ ꯈꯔ ꯌꯨꯡꯕꯤꯗ꯭ꯔꯗꯤ ꯌꯥꯝꯅ ꯐꯖꯅ ꯄꯥꯟꯗꯦ ꯍꯥꯏꯅ ꯊꯥꯏꯅ ꯏꯃꯥ ꯏꯄꯨꯅ ꯏꯃꯥ ꯏꯄꯥꯁꯤꯡꯅ ꯍꯥꯏꯔꯝꯃꯤ